ꯑꯩꯅ ꯂꯩꯔꯤꯕ ꯃꯐꯝ ꯀ꯭ꯋꯥꯛꯇꯥ ꯍꯥꯏꯔꯤꯕ ꯃꯐꯝ ꯑꯁꯤꯗꯗꯤ ꯃꯨꯁꯂꯤꯝꯁꯤꯡꯅ ꯅꯝꯅ ꯇꯥꯏ ꯍꯥꯏꯔꯤꯕ ꯃꯐꯝ ꯑꯁꯤꯗ ꯂꯣꯟꯅꯔꯤꯕ ꯂꯣꯟ ꯑꯁꯤꯗꯤ ꯃꯅꯤꯄꯨꯔꯤ ꯅꯠꯇ꯭ꯔꯒ ꯃꯩꯇꯩꯂꯣꯟ ꯍꯥꯏꯔꯤꯕ ꯂꯣꯟ ꯑꯁꯤ ꯁꯤꯖꯤꯟꯅꯩ ꯑꯗꯨꯒ ꯑꯩꯈꯣꯏꯒꯤ ꯃꯅꯤꯄꯨꯔꯗ ꯁꯤꯖꯤꯟꯅꯔꯤꯕ ꯂꯣꯟ ꯑꯁꯤꯗꯤ ꯌꯥꯝꯅ ꯌꯥꯝꯃꯤ

ꯑꯩꯈꯣꯏꯒꯤ ꯃꯅꯤꯄꯨꯔꯤ ꯅꯠꯇ꯭ꯔꯒ ꯃꯩꯇꯩꯂꯣꯟ ꯍꯥꯏꯔꯤꯕ ꯃꯩꯇꯩꯂꯣꯟ ꯍꯥꯏꯔꯤꯕ ꯂꯣꯟ ꯑꯁꯤꯅ ꯄꯥꯎ ꯐꯥꯎꯅꯩ ꯃꯁꯤ ꯃꯅꯤꯄꯨꯔꯤꯈꯛꯇꯪꯅꯤ ꯑꯩꯈꯣꯏꯅ ꯃꯨꯁꯂꯤꯝꯅꯁꯨ ꯃꯩꯇꯩꯅꯁꯨ ꯅꯠꯇ꯭ꯔꯒ ꯈ꯭ꯔꯤꯁꯇꯤꯌꯟꯒꯤ ꯂꯥꯏꯅꯤꯡ ꯆꯠꯂꯤꯕ ꯃꯤꯑꯣꯏꯁꯤꯡꯅꯁꯨ ꯂꯂꯣꯜ ꯏꯇꯤꯛ ꯇꯧꯕꯗ ꯅꯠꯇ꯭ꯔꯒ ꯆꯠꯊꯣꯛ ꯆꯠꯁꯤꯟꯗ ꯄꯨꯝꯅꯃꯛꯇ ꯄꯥꯎ ꯐꯥꯎꯅꯔꯤꯕ ꯑꯁꯦ ꯃꯩꯇꯩꯂꯣꯟ ꯑꯁꯤ ꯃꯅꯤꯄꯨꯔꯒꯤꯗꯤ ꯐꯥꯔꯁ ꯂꯦꯡꯒ꯭ꯋꯦꯖꯅꯤ